ꯌꯥꯝꯅ ꯌꯥꯎꯋꯦ ꯑꯗꯨ ꯕꯦꯂꯦꯟꯁ ꯗꯥꯏꯠ ꯍꯥꯏꯁꯦ ꯑꯩꯅ ꯉꯁꯤꯒꯤꯗ ꯆꯥꯔꯤꯕ ꯅꯣꯡꯃꯒꯤ ꯆꯥꯔꯤꯕꯁꯤꯡꯁꯤꯗ ꯄ꯭ꯔꯣꯇꯤꯟ ꯐꯦꯠ ꯚꯤꯇꯥꯃꯤꯟ ꯅ ꯑꯇꯣꯞ ꯑꯇꯣꯞꯄꯁꯨ ꯑꯗꯨꯝ ꯌꯥꯎꯔꯦ ꯑꯗꯨꯒ ꯑꯗꯨꯝ ꯏꯁꯥꯗ ꯌꯥꯝꯅ ꯀꯥꯅꯍꯜꯂꯦ ꯁꯤꯁꯤꯅ ꯌꯥꯝꯅ ꯍꯛꯆꯥꯡ ꯅꯥꯍꯟꯗꯦ ꯍꯛꯆꯥꯡ ꯐꯒꯠꯍꯜꯂꯤ ꯌꯥꯝꯅ ꯐꯍꯜꯂꯤ ꯏꯁꯥꯗꯁꯨ ꯏꯁꯥ ꯅꯨꯡꯉꯥꯏꯕ ꯍꯥꯏꯁꯤꯗꯤ ꯂꯣꯏꯅꯃꯛꯇ ꯅꯨꯡꯉꯥꯏꯔꯤꯕꯅꯤ ꯑꯗꯨ ꯂꯣꯏꯅ ꯐꯪꯕꯗꯤ ꯍꯋꯥꯏ ꯃꯔꯨ ꯃꯔꯥꯡꯁꯤꯡꯁꯨ ꯆꯦꯡ ꯑꯃꯁꯨꯡ ꯌꯦꯟꯖꯥꯡ ꯅꯥꯄꯤꯁꯤꯡꯁꯦ ꯌꯥꯝꯅ ꯐꯪꯉꯦ ꯑꯩꯈꯣꯏ ꯁ꯭ꯋꯥꯏꯗ